ꯍꯣꯏ ꯌꯥꯎꯕꯅꯤ ꯁꯥꯔ ꯑꯥ ꯍꯟꯗꯛ ꯋꯥꯏꯁꯦ ꯑꯗꯨꯝ ꯌꯨꯝꯗ ꯄ꯭ꯔꯣꯕ꯭ꯂꯦꯝ ꯈꯔ ꯂꯩꯔꯨꯕꯒꯤꯅꯦ ꯁꯥꯔ ꯅꯨꯃꯤꯠ ꯑꯅꯤ ꯍꯨꯝꯅꯤꯒꯨꯝꯕꯗꯤ ꯑꯩ ꯈꯔ ꯊꯦꯡꯅꯕꯨꯗꯤ ꯂꯥꯛꯀꯅꯤ ꯁꯥꯔ ꯍꯣꯏ ꯁꯥꯔ ꯅꯨꯃꯤꯠ ꯍꯨꯝꯅꯤ ꯃꯇꯨꯡꯗꯗꯤ ꯑꯩ ꯃꯇꯝ ꯆꯥꯅ ꯑꯗꯨꯝ ꯂꯥꯛꯅꯉꯥꯏ ꯍꯣꯠꯅꯖꯔꯒꯦ ꯁꯥꯔ ꯍꯟꯗꯛ ꯍꯟꯗꯛꯇꯤ ꯌꯨꯝꯗ ꯄ꯭ꯔꯣꯕ꯭ꯂꯦꯝ ꯈꯔ ꯂꯩꯔꯨꯕꯒꯤꯅꯦ ꯁꯥꯔ ꯑꯥ ꯌꯨꯝꯗ ꯐꯦꯃꯤꯂꯤ ꯄ꯭ꯔꯣꯕ꯭ꯂꯦꯝ ꯈꯔ ꯐꯦꯃꯤꯂꯤ ꯏꯁꯨꯒꯨꯝꯕ ꯈꯔ ꯂꯩꯔꯨꯕꯒꯤꯅꯦ ꯁꯥꯔ ꯌꯨꯝꯗ ꯐꯦꯃꯤꯂꯤ ꯐꯪꯁꯟꯒꯨꯝꯕ ꯈꯔ ꯂꯩꯔꯨꯕꯒꯤ

ꯍꯣꯏ ꯑꯩꯁꯦ ꯍꯧꯖꯤꯛ ꯍꯧꯖꯤꯛꯀꯤꯗꯤ ꯁꯥꯔ ꯈꯔ ꯏꯃꯥꯔꯖꯦꯟꯁꯤ ꯑꯣꯏꯔꯝꯕꯒꯤꯅꯦ ꯁꯥꯔ

ꯍꯣꯏ ꯍꯌꯦꯡꯗꯤ ꯂꯥꯛꯀꯦ ꯁꯥꯔ ꯃꯇꯝ ꯈꯔ ꯆꯥꯅ ꯂꯥꯛꯀꯦ ꯁꯥꯔ ꯍꯣꯏ ꯁꯥꯔ ꯑꯩꯁꯨ ꯈꯔ ꯑꯗꯨꯝ ꯉꯟꯅ ꯂꯥꯛꯅꯤꯡꯉꯥꯏ ꯍꯣꯠꯅꯖꯔꯒꯦ ꯁꯥꯔ ꯎꯝ ꯊꯦꯡꯛ ꯌꯨ ꯁꯥꯔ